ꯍꯦꯜꯂꯣ ꯍꯜꯂꯣ ꯑ ꯇꯥꯕ꯭ꯔꯣ ꯑꯁꯤ ꯍꯣꯇꯦꯜꯗ ꯆꯥꯛ ꯆꯥꯁꯜꯂꯛꯑꯦ ꯑ ꯅꯨꯡꯉꯥꯏꯔꯤ ꯍꯣꯏ ꯅꯪꯁꯨ ꯅꯨꯡꯉꯥꯏꯔꯤ ꯅꯠꯇ꯭ꯔꯣ ꯍꯥꯏꯔꯣ ꯐꯪꯒꯅꯤ ꯗꯕꯜ ꯔꯨꯝꯂ ꯁꯤꯡꯒꯜꯂ ꯐꯦꯃꯤꯂꯤꯒꯤꯔ ꯀꯃꯥꯏ ꯇꯧꯋꯦ ꯐꯦꯃꯤꯂꯤ ꯀꯣ ꯌꯨꯝꯕꯨꯗꯤ ꯂꯩ ꯖꯒꯥꯗꯣ ꯑꯅꯤ ꯑꯍꯨꯝ ꯂꯩ ꯑꯗꯨ ꯅꯪ ꯃꯇꯝ ꯁꯪꯕꯗ ꯂꯥꯛꯂꯒ ꯑꯗꯨꯝ ꯆꯦꯛ ꯇꯧꯕꯁꯨ ꯌꯥꯏꯌꯦ ꯀꯠꯆꯥꯒꯤꯁꯨ ꯂꯩꯌꯦ ꯑꯗꯨꯒ ꯕꯤꯜꯗꯤꯡꯒꯤꯁꯨ ꯂꯩꯌꯦ ꯕꯤꯜꯗꯤꯡꯒꯤꯗꯣ ꯐꯥꯔꯁ ꯐ꯭ꯂꯣꯔꯗ ꯑꯃ ꯂꯩꯌꯦ ꯑꯗꯨꯒ ꯇꯣꯞ ꯐ꯭ꯂꯣꯔꯗ ꯑꯃ ꯂꯩꯌꯦ

ꯎꯝ ꯍꯣꯏ ꯑꯦꯇꯦꯁ ꯇꯧꯋꯦ ꯕꯥꯔꯠꯔꯨꯝꯒ ꯇꯣꯏꯂꯦꯠꯀꯣ ꯑꯗꯨꯒ ꯀꯤꯠꯆꯟꯒꯨꯝꯕ ꯑꯗꯨꯝ ꯑꯩꯈꯣꯏ ꯑꯦꯇꯦꯁ ꯇꯧꯕꯅꯦ ꯑꯗꯨꯕꯨ ꯕꯤꯜꯗꯤꯡꯗꯨꯗꯤ ꯗꯤꯄꯣꯖꯤꯠ ꯍꯥꯞꯄꯗꯣ ꯐꯤꯇꯤ ꯊꯥꯎꯖꯟ ꯍꯥꯞꯄ ꯃꯥꯜꯂꯦ ꯍꯣꯏ ꯎꯝ ꯐꯤꯇꯤ ꯊꯥꯎꯖꯟ ꯆꯪꯕꯅꯦ ꯗꯤꯄꯣꯖꯤꯠꯀꯤ ꯃꯤꯁꯨ ꯑꯗꯨꯝ ꯃꯤꯁꯨ ꯌꯥꯝ ꯂꯩꯕꯅꯤ ꯍꯪꯉ ꯂꯩꯌꯦ ꯑꯗꯨꯒꯤ ꯅꯣꯏꯅ ꯈꯔ ꯊꯨꯅ ꯂꯥꯛꯂꯒ ꯌꯦꯡꯕꯅ ꯐꯩꯌꯦ ꯚꯔꯥꯁꯤ ꯐꯤꯐꯇꯤꯟ ꯊꯥꯎꯖꯟꯒꯨꯝꯕ ꯀꯥꯕꯅꯦ ꯍꯣꯏ ꯂꯥꯏꯠꯀ ꯎꯝ ꯍꯣꯡꯗꯤ ꯍꯣꯡꯉꯦ ꯑꯩꯈꯣꯏꯗꯤ ꯎꯝ

ꯕꯦꯔꯥ ꯑꯗꯨꯝ ꯑꯗꯨꯏ ꯚꯦꯔꯥ ꯂꯩꯇꯦ ꯏꯁꯤꯡꯒꯨꯝꯕꯒꯤꯗꯤ ꯑꯗꯨꯝ ꯅꯨꯡꯉꯥꯏ ꯑꯗꯨ ꯅꯪ ꯑꯊꯨꯕ ꯃꯇꯝꯗꯒꯤ ꯂꯥꯛꯂꯒ ꯌꯦꯡꯉꯣ ꯅꯠꯇ꯭ꯔꯗꯤ ꯅꯪ ꯃꯤꯅꯁꯨ ꯍꯪꯕ ꯂꯩꯕꯅꯤꯅꯀꯣ ꯐꯔꯛ ꯇꯥꯕꯅꯤ ꯈꯪꯅꯕꯒꯤ ꯗꯨ ꯅꯪꯕꯣ ꯈꯔ ꯚꯔꯥꯁꯨ ꯍꯣꯡꯅ ꯄꯤꯕꯅꯤꯅꯦ ꯎꯝ ꯎꯝ ꯎꯝ ꯑꯦ ꯑꯦ ꯑꯦ ꯑꯦ ꯇꯣ ꯍꯣꯏ ꯎꯝ ꯎꯝ ꯎꯝ ꯊꯝꯃꯣ